ꯍꯜꯂꯣ ꯑꯧ ꯃꯥꯅꯦ ꯀꯔꯤ ꯍꯥꯏꯕꯤꯒꯗꯕꯅꯣ ꯇꯥꯛꯄꯤꯌꯨ ꯌꯥꯅꯤ ꯍꯦꯛꯇ ꯍꯪꯕꯤꯌꯨ ꯎꯝ

ꯑꯣ ꯁꯣꯝ ꯑꯃꯨꯛꯇ ꯃꯅꯤꯄꯨꯔꯗ ꯍꯥꯟꯅ ꯂꯥꯛꯄꯤꯈꯤꯗ꯭ꯔꯤꯕꯣ ꯑꯣ ꯑꯗꯨ ꯑꯣꯏꯔꯗꯤ ꯃꯅꯤꯄꯨꯔꯗ ꯆꯪꯕ ꯌꯥꯕꯒꯤ ꯄꯥꯔꯃꯤꯠ ꯑꯃ ꯄꯥꯏꯕꯤꯗꯕ ꯌꯥꯔꯣꯏꯕꯀꯣ ꯑꯗꯨꯅ ꯏꯟꯅꯔ ꯂꯥꯏꯟ ꯄꯥꯔꯃꯤꯠ ꯑꯃ ꯇꯥꯟꯊꯣꯛꯄ ꯗꯔꯀꯥꯔ ꯑꯣꯏꯒꯅꯤ ꯑꯥ ꯀꯔꯤ ꯅꯨꯃꯤꯠꯇ ꯌꯧꯔꯛꯀꯗꯕ ꯑꯣꯏꯔꯕꯅꯣ ꯎꯝ ꯏꯟꯅꯔ ꯂꯥꯏꯟ ꯄꯥꯔꯃꯤꯠ ꯇꯥꯟꯊꯣꯛꯄ ꯃꯇꯝꯗ ꯑꯗꯣꯝꯒꯤ ꯑꯥꯗꯥꯔ ꯑꯃꯒ ꯑꯗꯒꯤ ꯄꯥꯟ ꯀꯥꯔꯠꯀ ꯆꯪꯒꯅꯦꯕꯀꯣ ꯍꯥꯏꯔꯤꯕ ꯗꯣꯀꯨꯃꯦꯟꯁꯤꯡꯁꯤꯗꯤ ꯂꯩꯕꯤꯔꯕ

ꯍꯣ ꯍꯣ ꯌꯥꯅꯤ ꯑꯥꯗꯥꯔ ꯀꯥꯔꯠꯅꯦ ꯑꯗꯨꯒ ꯀꯩꯅꯣ ꯄꯥꯟ ꯀꯥꯔꯗꯀꯗꯨ ꯐꯣꯇꯣ ꯅꯝꯃꯒ ꯊꯥꯕꯤꯔꯛꯑꯣ ꯑꯗꯨꯒ ꯑꯩ ꯁꯣꯝꯗ ꯑꯗꯣꯝꯒꯤ ꯏꯟꯅꯔ ꯂꯥꯏꯟ ꯄꯥꯔꯃꯤꯠꯇꯨ ꯁꯥꯅꯕ ꯊꯧꯔꯥꯡꯖꯔꯝꯃꯒꯦ ꯑꯣ ꯏꯟꯅꯔ ꯂꯥꯏꯟ ꯄꯥꯔꯃꯤꯠ ꯇꯥꯟꯊꯣꯛꯄꯒꯤꯁꯦ ꯐꯥꯏꯕ ꯍꯟꯗ꯭ꯔꯦꯗ ꯂꯨꯄꯥ ꯆꯥꯝꯃꯉꯥ ꯕꯨꯗꯤ ꯆꯪꯒꯅꯤ ꯑꯦ ꯌꯥꯅꯤ ꯑꯦꯀꯥꯎꯟ ꯅꯝꯕꯔ ꯅꯠꯇ꯭ꯔꯒ ꯖꯤꯄꯦ ꯑꯃ ꯖꯤꯄꯦ ꯅꯝꯕꯔ ꯑꯃ ꯑꯩ ꯊꯥꯖꯔꯛꯑꯒꯦ ꯁꯣꯝꯗ ꯑꯗꯨꯒ ꯊꯥꯕꯤꯔꯛꯑꯣ ꯍꯥꯏꯔꯤꯕ ꯄꯩꯁꯥꯗꯨꯅꯦ ꯑꯗꯨꯒ ꯗꯔꯀꯥꯔ ꯑꯣꯏꯕ ꯗꯣꯀꯨꯃꯦꯟꯁꯤꯡꯗꯨꯒ ꯊꯥꯕꯤꯔꯛꯑꯣ ꯑꯗꯨꯒ ꯑꯩ ꯁꯣꯝꯗ ꯄꯥꯔꯃꯤꯠꯇꯨ ꯁꯣꯏꯗꯅ ꯁꯦꯝꯖꯔꯝꯃꯒꯦ ꯎꯝ ꯍꯣꯏ ꯌꯥꯅꯤ ꯑꯩ ꯑꯗꯨꯝ ꯆꯦꯛ ꯇꯧꯖꯔꯒꯦ ꯑꯗꯣꯝꯒꯤ ꯗꯣꯀꯨꯃꯦꯟꯁꯤꯡꯗꯣ ꯍꯥꯟꯅ ꯊꯥꯕꯤꯔꯛꯑꯣ ꯑꯗꯨꯒ ꯑꯩ ꯆꯦꯛ ꯇꯧꯔꯒ ꯍꯥꯏꯖꯔꯛꯑꯒꯦ ꯃꯔꯣꯟꯗꯣ

ꯍꯣꯏ ꯍꯣꯏ